ꯇꯀꯥꯟꯒꯤ ꯑꯦꯕ꯭ꯔꯤ ꯏꯁꯄꯣꯔꯇ ꯇꯦꯛꯅꯣꯂꯣꯖꯤꯁꯦ ꯌꯥꯝ ꯌꯨꯁ ꯇꯧꯈ꯭ꯔꯦ ꯐꯨꯠꯕꯣꯜ ꯀꯩꯀꯥꯗꯁꯨ ꯔꯤꯃꯣꯠ ꯀꯥꯔ ꯀꯩꯀꯥꯗ ꯕꯣꯜꯁꯤ ꯄꯨꯅꯩ ꯗ꯭ꯔꯣꯟꯗ ꯊꯥꯗꯔꯒ ꯕꯣꯜꯁꯦ ꯑꯗꯨꯕꯨ ꯇꯦꯛꯅꯣꯂꯣꯖꯤꯁ ꯀꯦꯃꯦꯔꯥꯁ ꯐꯨꯠꯕꯣꯜ ꯀꯦꯃꯦꯔꯥꯁ ꯚꯤ ꯑꯦ ꯑꯥꯔꯒ ꯍꯥꯏꯕꯗꯨ ꯃꯌꯥꯝ ꯂꯩꯔꯦ ꯑꯗꯨꯅ ꯑꯁꯦꯡꯕ ꯁꯥꯟꯅꯕꯗꯨ ꯃꯥꯟꯈ꯭ꯔꯦ ꯍꯥꯟꯅꯗꯤ ꯆꯤꯟ ꯊꯤꯅꯕꯁꯨ ꯌꯥꯗ꯭ꯔꯦ ꯇꯦꯛꯅꯣꯂꯣꯖꯤ ꯋꯥꯡꯕꯒꯤ ꯁꯦꯟꯁꯔ ꯐꯨꯠꯕꯣꯜꯗꯁꯨ ꯁꯦꯟꯁꯔ ꯀꯩꯀꯥ ꯍꯥꯞꯈ꯭ꯔꯦ ꯍꯧꯖꯤꯛꯇꯤ ꯑꯗꯩ ꯀ꯭ꯔꯤꯀꯦꯠ ꯀ꯭ꯔꯤꯀꯦꯠꯇꯁꯨ ꯏꯁꯇꯥꯝꯗ ꯀꯦꯃꯦꯔꯥ ꯀꯩꯀꯥ ꯁꯦꯟꯁꯔ ꯌꯥꯝ ꯍꯥꯞꯄꯦ ꯕꯣꯜꯗꯁꯨ ꯌꯥꯝ ꯇꯦꯛꯅꯣꯂꯣꯖꯤ ꯋꯥꯡꯈ꯭ꯔꯦ ꯇꯦꯛꯅꯣꯂꯣꯖꯤ ꯋꯥꯡꯕꯁꯤꯅ ꯃꯔꯝ ꯑꯣꯏꯔꯒ ꯏꯁꯇꯦꯗꯤꯌꯥꯝꯁꯨ ꯐꯖ ꯐꯖꯕ ꯁꯥꯔꯦ ꯍꯧꯖꯤꯛꯇꯤ ꯂꯥꯏꯠꯇꯤꯡ ꯀꯩꯀꯥꯒ ꯇꯧꯔꯒ ꯂꯩꯌꯥꯔ ꯀꯔꯤ ꯀꯔꯥ ꯊꯥꯔꯒ ꯇꯦꯛꯅꯣꯂꯣꯖꯤꯁ ꯑꯩꯒꯤ ꯑꯦꯛꯁꯄꯤꯔꯦꯟꯁꯇꯗꯤ ꯇꯦꯛꯅꯣꯂꯣꯖꯤꯁꯦ ꯑꯩ ꯁꯥꯟꯅꯔꯝꯏ ꯐꯨꯠꯕꯣꯜꯗꯨꯗ ꯚꯤ ꯑꯦ ꯑꯥꯔꯗ ꯑꯣꯐ ꯁꯥꯏꯗ ꯀꯩꯀꯥꯗꯨ ꯐꯖꯅ ꯀꯨꯞꯅ ꯐꯥꯕ ꯍꯦꯟꯕꯗꯨ ꯔꯤꯄ꯭ꯂꯦ ꯇꯧꯔ ꯌꯦꯡꯕ ꯑꯗꯨꯒ ꯇꯤ ꯕꯤ ꯁꯣꯗꯁꯨ ꯄ꯭ꯔꯣꯗꯀꯥꯁꯇꯤꯡ ꯌꯥꯝꯂꯛꯏ ꯌꯥꯝ ꯃꯤꯠ ꯐꯤꯛꯁ ꯃꯤꯠꯇ ꯌꯥꯝ ꯐꯤꯛꯁ ꯇꯧꯏ ꯌꯥꯝ ꯆꯤꯡꯖꯤꯜꯂꯤ ꯃꯤꯗꯇ ꯌꯦꯡꯕ ꯅꯨꯡꯉꯥꯏꯕꯒꯤ ꯀꯩꯀꯥ ꯇꯧꯏ ꯑꯗꯨꯒ ꯍꯔꯥꯎꯍꯜꯂꯤ ꯌꯦꯡꯕꯗ ꯑꯣꯗꯤꯌꯦꯟꯁꯈꯣꯏꯁꯨ ꯑꯁꯦꯡꯕ ꯃꯥꯜꯍꯜꯂꯤ ꯑꯁꯦꯡꯕꯒꯤ ꯐꯨꯠꯕꯣꯜ ꯌꯦꯡꯕ ꯃꯥꯜꯍꯜꯂꯤ ꯑꯁꯦꯡꯕꯒꯤ ꯃꯦꯠꯆ ꯌꯦꯡꯗ꯭ꯔꯁꯨ ꯏꯕꯟ ꯏꯟ ꯇꯤ ꯚꯤꯗ ꯌꯦꯡꯂꯁꯨ ꯒ꯭ꯔꯥꯐꯤꯛ ꯀꯩꯀꯥ ꯇꯦꯛꯅꯣꯂꯣꯖꯤ ꯋꯥꯡꯉꯕꯅꯤꯅ ꯇꯦꯛꯅꯣꯂꯣꯖꯤꯅ ꯃꯔꯝ ꯑꯣꯏꯔꯒ ꯑꯧꯗꯤꯌꯦꯟꯁꯤꯡꯁꯨ ꯍꯔꯥꯎꯍꯜꯂꯤ ꯑꯗꯨꯒ ꯇꯦꯛꯅꯣꯂꯣꯖꯤꯁ ꯂꯥꯛꯄꯗꯒꯤ ꯐꯨꯠꯕꯣꯜꯁꯨ ꯃꯣꯏ ꯀꯩꯀꯥ ꯏꯕꯟ ꯃꯣꯏꯒꯤ ꯀꯩꯀꯥ ꯑꯩꯒꯤ ꯑꯩꯒꯤ ꯑꯦꯛꯁꯄꯔꯤꯌꯦꯟꯁꯇꯗꯤ ꯇꯦꯛꯅꯣꯂꯣꯖꯤꯁ ꯋꯥꯡꯉꯨ ꯍꯥꯏꯕꯒꯤ ꯐꯨꯠꯕꯣꯜ ꯐꯨꯠꯕꯣꯜ ꯁꯨꯁ ꯐꯖ ꯐꯖꯕ ꯏꯟ ꯗ ꯐꯣꯝ ꯑꯣꯐ ꯇꯦꯛꯅꯣꯂꯣꯖꯤꯁ ꯇꯦꯛꯅꯣꯂꯣꯖꯤꯁꯅ ꯁꯦꯝꯕ ꯉꯥꯛꯇꯅꯤ ꯈꯨꯠꯅ ꯁꯦꯝ ꯌꯥꯎꯗꯦ ꯃꯦꯆꯤꯟ ꯉꯥꯛꯇꯅꯤ ꯗꯦꯠ ꯏꯁ ꯑꯣꯐ ꯇꯦꯛꯅꯣꯂꯣꯖꯤ ꯇꯦꯛꯅꯣꯂꯣꯖꯤ ꯉꯥꯛꯇꯅꯤ ꯑꯗꯨꯒ ꯑꯩꯅ ꯐꯨꯠꯕꯣꯜ ꯏꯕꯟ ꯏꯟ ꯇꯤ ꯚꯤꯗ ꯌꯦꯡꯂꯁꯨ ꯌꯥꯝ ꯑꯁꯦꯡꯕ ꯌꯦꯡꯕꯒ ꯃꯥꯟꯅꯩ ꯃꯣꯏꯅ ꯀꯦꯃꯦꯔꯥꯁ ꯀꯦꯃꯦꯔꯥ ꯂꯦꯟꯁ ꯑꯗꯁꯨ ꯇꯦꯛꯅꯣꯂꯣꯖꯤꯅꯤ ꯇꯦꯛꯅꯣꯂꯣꯖꯤ ꯏꯟꯀ꯭ꯔꯤꯁ ꯌꯥꯝ ꯇꯧꯏ ꯏꯟꯀ꯭ꯔꯤꯁ ꯇꯧꯏ ꯑꯗꯨ ꯇꯦꯛꯅꯣꯂꯣꯖꯤꯁꯕꯨ ꯏꯟꯀ꯭ꯔꯤꯁ